ꯂꯥꯏꯔꯤꯛ ꯍꯥꯏꯕꯁꯦ ꯈꯨꯗꯤꯡꯃꯛꯇ ꯂꯣꯏꯅ ꯀꯥꯟꯅꯩ ꯑꯗꯨꯕꯨ ꯑꯉꯥꯡꯒꯤ ꯂꯥꯏꯔꯤꯛ ꯍꯥꯏꯔꯒ ꯑꯉꯥꯡꯗ ꯂꯥꯏꯔꯤꯛ ꯇꯥꯛꯄ ꯃꯇꯝꯗ ꯃꯣꯏꯒꯤ ꯄꯤꯛꯆꯔ ꯌꯥꯎꯔꯛꯄꯁꯤꯅ ꯍꯦꯟꯅ ꯑꯉꯥꯡꯗ ꯈꯪꯕ ꯉꯝꯕ ꯑꯗꯒꯤ ꯀꯂꯔꯃꯛꯇ ꯑꯣꯏꯔꯁꯨ ꯀꯂꯔ ꯃꯆꯨ ꯍꯦꯟꯅ ꯈꯪꯕ ꯉꯝꯕ ꯎꯗꯅ ꯈꯪꯕꯒꯤ ꯃꯍꯨꯠꯇꯗꯤ ꯑꯩꯈꯣꯏꯅ ꯀꯂꯔꯗꯨ ꯃꯁꯛ ꯇꯥꯛꯑꯒ ꯍꯦꯟꯅ ꯈꯪꯕꯗꯨꯅ ꯑꯉꯥꯡꯗ ꯍꯦꯟꯅ ꯑꯦꯛꯁꯄꯔꯤꯌꯦꯟꯁ ꯂꯩꯕ ꯑꯗꯒꯤ ꯍꯧꯖꯤꯛ ꯍꯧꯖꯤꯛ ꯃꯛꯇꯁꯨ ꯑꯉꯥꯡꯒꯤ ꯇꯣꯉꯥꯟꯅ ꯕꯨꯛ ꯀꯔꯁꯤꯞ ꯕꯨꯛ ꯍꯥꯏꯔꯒ ꯏꯅꯉꯥꯏ ꯈꯣꯠꯅꯉꯥꯏ ꯃꯈꯜ ꯃꯌꯥꯝ ꯑꯃ ꯊꯣꯛꯂꯛꯑꯦ ꯑꯗꯣ ꯑꯩꯈꯣꯏ ꯑꯍꯟꯅ ꯄꯥꯏꯔ ꯇꯥꯛꯄꯕꯨꯁꯨ ꯑꯉꯥꯡ ꯃꯁꯥꯅ ꯀꯔꯁꯤꯞ ꯋ꯭ꯔꯥꯏꯇꯤꯡꯗꯨ ꯍꯟꯖꯔꯒ ꯏꯕꯗꯨꯅ ꯍꯦꯟꯅ ꯃꯣꯏꯗ ꯈꯨꯠꯂꯣꯏꯕ ꯍꯦꯟꯅ ꯈꯪꯕ ꯍꯩꯕ ꯊꯨꯅ ꯍꯦꯜꯂꯤ ꯑꯗꯨꯅ ꯑꯉꯥꯡꯒꯤ ꯂꯥꯏꯔꯤꯛ ꯈꯨꯗꯤꯡꯃꯛꯁꯦ ꯍꯥꯏꯅꯤꯡꯉꯥꯏ ꯂꯩꯇꯅ ꯐꯩ ꯍꯥꯏꯅ ꯑꯩ ꯍꯥꯏꯖꯅꯤꯡꯉꯤ